ꯍꯜꯂꯣ ꯂꯤꯛꯂꯥ ꯔꯦꯁꯇꯨꯔꯦꯟ ꯑꯣꯏꯕꯤꯔꯕ ꯑꯩ ꯐꯣꯟ ꯇꯧꯖꯔꯛꯏꯕꯁꯦ ꯑꯩ ꯄꯥꯖꯤ ꯂꯩꯀꯥꯏꯗꯒꯤ ꯑꯩ ꯖꯣꯅꯤꯅꯤ ꯉꯁꯥꯏ ꯑꯗꯣꯝꯒꯤ ꯔꯦꯁꯇꯨꯔꯦꯟꯗ ꯑꯩꯅ ꯀꯦꯛ ꯑꯃ ꯑꯣꯗꯔ ꯇꯧꯖꯈꯤꯕꯅꯦꯕ ꯇꯧꯈ꯭ꯔꯤꯕ ꯑꯣꯗꯔ ꯑꯗꯣ ꯃꯥꯒꯤ ꯊꯤꯜꯂꯛꯀꯗꯕ ꯂꯣꯀꯦꯁꯟꯗꯨ ꯑꯩꯈꯣꯏ ꯆꯦꯟꯖ ꯇꯧꯖꯔꯦ ꯈꯨꯗꯣꯡ ꯆꯥꯗꯕ ꯑꯃꯗꯒꯤ ꯑꯗꯨꯅ ꯌꯥꯔꯒꯗꯤ ꯑꯩꯈꯣꯏꯒꯤ ꯁꯨꯃꯥꯛ ꯂꯩꯀꯥꯏꯗ ꯑꯣꯏꯅ ꯊꯤꯟꯕꯤꯕ ꯌꯥꯒꯗ꯭ꯔꯥ ꯌꯥꯔꯒꯗꯤ ꯌꯥꯝꯅꯁꯨ ꯅꯨꯡꯉꯥꯏꯖꯒꯅꯤ ꯐꯔꯦ ꯐꯔꯦ ꯌꯥꯕꯤꯕꯒꯤ ꯌꯥꯝꯅ ꯅꯨꯡꯉꯥꯏꯖꯔꯦ